ꯑꯔꯤꯕ ꯏꯁꯩꯁꯤꯡ ꯑꯃꯁꯨꯡ ꯃꯁꯤꯒꯤ ꯏꯁꯩꯁꯤꯡꯒꯤ ꯃꯔꯛꯇ ꯈꯦꯠꯅꯕ ꯑꯗꯨꯗꯤ ꯑꯔꯤꯕ ꯏꯁꯩꯁꯤꯅ ꯃꯌꯦꯛꯇꯒꯤ ꯍꯧꯔꯒ ꯁꯨꯔ ꯐꯥꯎꯕꯗ ꯈꯦꯠꯅꯩ ꯑꯔꯤꯕ ꯏꯁꯩꯁꯤꯅ ꯃꯤꯄꯨꯡ ꯈꯨꯗꯤꯡꯃꯛ ꯇꯥꯅꯤꯡꯕ ꯑꯣꯏ ꯃꯌꯦꯛ ꯃꯁꯣꯟ ꯂꯣꯏꯅ ꯐꯖꯩ ꯏꯪꯅ ꯆꯤꯛꯅ ꯂꯦꯝꯅ ꯁꯛꯏ ꯑꯗꯨꯒ ꯍꯧꯖꯤꯛꯀꯤ ꯏꯁꯩꯁꯤꯅ ꯇꯥꯕꯗ ꯅꯨꯡꯉꯥꯏꯇꯕ ꯈꯔ ꯌꯥꯎꯕꯗꯨꯅ ꯃꯤ ꯄꯨꯟꯅ ꯇꯥꯃꯤꯟꯅꯕꯗ ꯅꯨꯡꯉꯥꯏꯇꯕ ꯇꯥꯟꯅ ꯉꯝꯅ ꯁꯛꯄ ꯏꯁꯩ ꯑꯣꯏꯅ ꯑꯣꯏ ꯑꯗꯨꯒ ꯑꯩꯅ ꯍꯦꯟꯅ ꯈ꯭ꯋꯥꯏꯗꯒꯤ ꯍꯦꯟꯅ ꯄꯥꯝꯖꯕꯗꯤ ꯑꯔꯤꯕꯅ ꯍꯦꯟꯅ ꯄꯥꯝꯖꯩ ꯑꯔꯤꯕ ꯏꯁꯩꯁꯤ ꯇꯥꯕꯗ ꯑꯁꯨꯛꯀꯤ ꯃꯇꯤꯛ ꯅꯨꯡꯉꯥꯏ ꯁꯨꯔꯁꯨ ꯅꯨꯡꯁꯤ ꯏꯪꯅ ꯆꯤꯛꯅ ꯂꯦꯝꯅ ꯇꯞꯅ ꯏꯪꯅ ꯅꯣꯔꯃꯦꯜꯗ ꯁꯛꯏ ꯑꯗꯨꯒ ꯄꯥꯎꯇꯥꯛ ꯀꯌꯥ ꯑꯃꯁꯨ ꯏꯁꯩꯗꯒꯤ ꯇꯥꯕ ꯐꯪꯏ ꯑꯁꯤꯅ ꯃꯔꯝ ꯑꯣꯏꯔꯒ ꯑꯩꯅ ꯈ꯭꯭ꯋꯥꯏꯗꯒꯤ ꯄꯥꯝꯖꯕꯁꯦ ꯑꯔꯤꯕꯅ ꯍꯦꯟꯅ ꯄꯥꯝꯖꯩ